ꯏꯞꯐꯥꯜ ꯋꯦꯁ ꯖꯤꯂꯥ ꯑꯁꯤꯗꯗꯤ ꯍꯛꯁꯦꯜꯒꯤ ꯆꯦꯛꯁꯤꯟ ꯊꯧꯔꯥꯡꯁꯤꯡꯁꯦ ꯌꯥꯝꯅ ꯑꯣꯔꯒꯅꯥꯏꯖ ꯑꯣꯏꯅ ꯐꯖꯅ ꯐꯪꯁꯅꯦꯜ ꯑꯣꯏꯅ ꯂꯩꯌꯦ ꯍꯧꯖꯤꯛꯀꯤꯗꯤ ꯑꯗꯨꯒ ꯑꯌꯥꯝꯕꯅ ꯁꯤꯗꯗꯤ ꯑꯩꯈꯣꯏ ꯑꯔꯕꯥꯟ ꯍꯦꯜꯠ ꯁꯦꯟꯇꯔꯒꯨꯝꯕ ꯌꯥꯝꯅ ꯂꯩ ꯑꯗꯨꯒ ꯑꯔꯕꯥꯟ ꯍꯦꯜꯠ ꯁꯦꯟꯇꯔꯁꯤꯡꯁꯤꯗ ꯍꯥꯏꯗꯤ ꯃꯇꯝ ꯃꯇꯝꯒꯤ ꯑꯣꯏꯅ ꯀꯩꯅꯣ ꯑꯗꯨꯝ ꯇꯧꯋꯦ ꯚꯦꯛꯁꯤꯅꯦꯁꯟ ꯄ꯭ꯔꯣꯒ꯭ꯔꯥꯝꯒꯨꯝꯕꯁꯨ ꯑꯗꯨꯝ ꯇꯧꯋꯦ ꯑꯗꯨꯒ ꯑꯗꯨꯝ ꯑꯩꯈꯣꯏꯅ ꯀꯩꯅꯣꯒꯨꯝꯕ ꯑꯣ ꯄꯤ ꯗꯤꯒꯨꯝꯕ ꯌꯦꯡꯒꯦ ꯈꯣꯠꯀꯦ ꯍꯥꯏꯔꯁꯨ ꯑꯗꯨꯝ ꯌꯦꯡꯕ ꯐꯪꯉꯦ ꯑꯗꯨꯒ ꯑꯗꯨꯝ ꯑꯊꯨ ꯑꯀꯥꯏꯒꯤꯒꯨꯝꯕꯁꯨ ꯑꯗꯨꯝ ꯆꯠꯄ ꯈꯣꯠꯄ ꯑꯗꯨꯝ ꯌꯥꯏ ꯑꯗꯨꯝ ꯑꯐꯕ ꯐꯖꯅ ꯀ꯭ꯋꯥꯂꯤꯇꯤ ꯑꯣꯏꯕ ꯀꯩꯅꯣ ꯍꯛꯁꯦꯜꯒꯤ ꯍꯛꯁꯦꯜꯒꯤ ꯆꯦꯛꯁꯤꯟ ꯊꯧꯔꯥꯡ ꯑꯗꯨꯝ ꯐꯖꯅ ꯐꯪꯉꯦ ꯁꯤꯗꯗꯤ